ꯑꯩ ꯍꯧꯖꯤꯛ ꯐꯥꯎꯕꯗ ꯃꯅꯤꯄꯨꯔꯤꯗ ꯂꯣꯟ ꯍꯟꯗꯣꯛꯄ ꯑꯁꯤ ꯑꯗꯨꯝ ꯇꯈ꯭ꯔꯦ ꯍꯤꯟꯗꯤꯗ ꯏꯪꯂꯤꯁꯇ ꯑꯇꯣꯞꯄ ꯂꯝꯒꯤ ꯃꯤꯁꯤꯡꯅ ꯑꯗꯨꯝ ꯍꯥꯏꯅꯕꯗ ꯑꯗꯨ ꯃꯣꯏꯅ ꯉꯥꯡꯅꯕ ꯂꯣꯟ ꯑꯗꯨ ꯍꯟꯗꯣꯛꯄ ꯇꯥꯕꯗ ꯑꯗꯣ ꯑꯩ ꯅꯨꯡꯉꯥꯏꯕ ꯌꯥꯝꯅ ꯐꯥꯎꯑꯦ